ꯕꯤꯔꯆꯥ ꯑꯩꯅ ꯉꯁꯥꯏ ꯄꯨꯡ ꯇꯔꯥꯒꯤ ꯑꯗꯨꯃꯥꯏꯅ ꯂꯥꯛꯎ ꯍꯥꯏꯔꯒ ꯍꯧꯖꯤꯛ ꯐꯥꯎꯕ ꯂꯥꯛꯇ꯭ꯔꯤꯕꯒꯤ ꯃꯔꯝ ꯀꯔꯤꯒꯤꯅꯣ ꯌꯥꯔꯒꯗꯤ ꯈꯔ ꯊꯨꯅ ꯂꯥꯛꯑꯣ ꯆꯠꯅꯉꯥꯏꯒꯤ ꯉꯥꯏꯔꯒ ꯂꯩꯔꯦ